ꯍꯜꯂꯣ ꯑꯥꯎ ꯃꯥꯅꯦ ꯍꯥꯏꯕꯤꯌꯣ

ꯍꯣꯏ ꯍꯣꯏ ꯍꯥꯏꯖꯒꯦ ꯁꯣꯝꯅ ꯂꯥꯛꯇꯣꯏꯁꯦ ꯅꯨꯃꯤꯠ ꯀꯌꯥꯒꯤꯅꯣ ꯑꯗꯨꯒ ꯍꯣꯇꯦꯜ ꯆꯥꯔ꯭ꯖ ꯌꯥꯎꯒꯗꯔꯥ ꯆꯥꯕ ꯊꯛꯄꯒꯤ ꯂꯣꯗꯖꯤꯡꯒꯤ ꯑꯗꯒꯤ

ꯅꯨꯃꯤꯠ ꯀꯌꯥꯒꯤꯅꯣ ꯍꯞꯇꯥ ꯑꯃ ꯑꯗꯨꯗꯤ ꯍꯣꯇꯦꯜꯒꯤꯗꯤ ꯑꯩꯈꯣꯏꯁꯦ ꯂꯨꯄꯥ ꯂꯤꯁꯤꯡ ꯃꯉꯥ ꯂꯧꯋꯦꯕꯀꯣ ꯂꯣꯗꯖꯤꯡ ꯂꯩꯕꯒꯤ ꯑꯗꯒꯤ ꯆꯥꯕ ꯊꯛꯄ ꯌꯥꯎꯔꯒꯅ ꯂꯨꯄꯥ ꯆꯥꯝꯉꯥ ꯑꯃꯒ ꯑꯦꯛꯁꯇ꯭ꯔꯥ ꯂꯥꯛꯀꯅꯤ ꯑꯗꯤ ꯑꯗꯨꯒ ꯑꯗꯨꯝ ꯅꯣꯡꯃꯒꯤꯅ ꯂꯨꯄꯥ ꯍꯣꯏ ꯑꯗꯨꯕꯨꯗꯤ ꯑꯩꯈꯣꯏꯅ ꯌꯦꯡꯂꯒ ꯑꯗꯨꯝ ꯇꯧꯖꯒꯦ ꯁꯥꯔꯒꯤꯗꯤ ꯑꯗꯨ ꯁꯥꯔꯅ ꯂꯩꯒꯗꯕꯁꯦ ꯍꯥꯞꯇꯥ ꯑꯃ ꯑꯣꯏꯔꯗꯤ ꯍꯦꯟꯅꯁꯨ ꯀꯥꯟꯅꯕ ꯐꯪꯉꯦ ꯅꯨꯃꯤꯠ ꯃꯉꯥꯅꯤꯕꯨ ꯍꯦꯟꯈ꯭ꯔꯗꯤ ꯅꯣꯡꯃꯒꯤ ꯆꯥꯔ꯭ꯖꯇꯤ ꯐ꯭ꯔꯤ ꯑꯣꯏꯅ ꯇꯧꯖꯩ ꯑꯩꯈꯣꯏꯅ ꯑꯣ ꯁꯥꯔ ꯑꯗꯨꯒꯤꯗꯤ ꯑꯩꯈꯣꯏꯅ ꯐ꯭ꯔꯤꯗ ꯑꯗꯨꯝ ꯇꯧꯖꯒꯅꯤꯗ ꯑꯗꯨ ꯆꯥꯕ ꯊꯛꯄꯒꯤꯗꯤ ꯁꯥꯔꯈꯣꯏꯅ ꯄꯨꯊꯣꯛꯆꯕ ꯇꯥꯔꯦ ꯎꯝ ꯃꯐꯝꯗꯨꯗꯤ ꯑꯩꯈꯣꯏꯅ ꯈꯔ ꯐꯔꯦ ꯃꯣꯏꯔꯥꯡꯒꯨꯝꯕ ꯃꯣꯏꯔꯥꯡ ꯑꯩꯈꯣꯏꯒꯤ ꯃꯣꯏꯔꯥꯡ ꯄꯥꯠ ꯑꯗꯒꯤ ꯂꯧꯀꯣꯏ ꯄꯥꯠ ꯈꯔ ꯑꯗꯨꯝꯕ ꯈꯔ ꯄꯨꯕꯤꯇꯥꯔꯦ ꯍꯣꯏ ꯍꯣꯏ ꯐꯅꯤ ꯁꯥꯔ ꯁꯥꯔꯅ ꯑꯗꯨꯝ ꯑꯄꯥꯝꯕ ꯇꯧꯕꯤꯔꯣ ꯁꯥꯔ ꯍꯣꯏ ꯊꯦꯡ ꯌꯨ